ꯑ ꯍꯂꯣ ꯍꯣꯏꯅꯦ ꯅꯪꯒꯤ ꯄꯨꯄꯨꯅꯤꯅꯦ ꯍꯪꯉꯨ ꯍꯪꯉꯨ ꯊꯕꯛ ꯆꯤꯟꯗꯦ ꯉꯁꯤꯈꯛꯇ ꯏꯁꯨꯅꯨꯄꯥꯅ ꯀꯣꯜ ꯇꯧꯔꯛꯄꯁꯤꯕꯨ ꯀꯔꯤ ꯂꯩꯔꯒꯦ ꯍꯣꯏ ꯎꯝ ꯎꯝ ꯍꯣꯏ ꯍꯣꯏ ꯍꯣꯏꯅꯦ ꯅꯈꯣꯏ ꯄꯨꯄꯨ ꯑꯩꯈꯣꯏꯗꯤ ꯑꯉꯥꯡ ꯑꯣꯏꯔꯤꯉꯩꯗꯒꯤ ꯇꯥꯔꯛꯄꯅꯤꯅꯦ ꯁꯤꯁꯦ ꯑꯗꯨ ꯂꯤꯕꯤꯒꯦ ꯂꯤꯕꯤꯒꯦ ꯍꯣꯏ ꯑꯗꯣ ꯅꯪ ꯄꯦꯟꯒꯨꯝꯕ ꯕꯣꯏꯒꯨꯝꯕꯗꯤ ꯗꯔꯀꯥꯔ ꯑꯣꯏꯀꯣ ꯅꯪꯒꯤꯗꯣ

ꯋꯥꯔꯗꯤ ꯃꯣꯏ ꯕ꯭ꯔꯤꯇꯤꯁꯀꯤ ꯕ꯭ꯔꯤꯇꯤꯁ ꯍꯥꯏꯗꯤ ꯃꯇꯝꯗꯨꯗ ꯑꯩꯈꯣꯏꯗꯤ ꯍꯧꯖꯤꯛꯀꯤ ꯈꯨꯠꯁꯨ ꯈꯨꯂꯥꯏꯁꯦ ꯑꯩꯈꯣꯏꯗꯤ ꯐꯠꯇꯕꯅꯤꯅ ꯑꯗꯨ ꯃꯣꯏꯅ ꯉꯝꯈꯤꯕꯅꯦ ꯑꯗꯨ ꯅꯣꯡꯃ ꯃꯇꯝ ꯂꯩꯕ ꯃꯇꯝꯗ ꯄꯨꯄꯨꯅ ꯂꯥꯛꯑꯒ ꯐꯖꯅ ꯇꯥꯛꯄꯤꯒꯦꯀꯣ ꯑꯗꯨꯕꯨꯗꯤꯀꯣ ꯐꯔꯦ ꯐꯔꯦ ꯊꯝꯃꯦ ꯊꯝꯃꯦ